ꯑꯩꯈꯣꯏꯒꯤ ꯃꯅꯥꯛ ꯈ꯭ꯋꯥꯏꯗꯩ ꯅꯛꯄꯗꯤ ꯇꯦꯝꯄꯜ ꯑꯣꯞ ꯂꯔꯅꯤꯡ ꯀꯣꯂꯦꯁ ꯍꯥꯟꯅꯗꯤ ꯇꯦꯝꯄꯜ ꯑꯁꯦ ꯑꯩꯈꯣꯏꯒꯤ ꯀꯩꯅꯣ ꯇꯧꯕꯅꯤ ꯁ꯭ꯀꯨꯜ ꯈꯛꯇꯪ ꯍꯥꯡꯂꯝꯕꯅꯦꯕ ꯍꯧꯖꯤꯛꯇꯤ ꯇꯦꯝꯄꯜ ꯑꯣꯞ ꯂꯔꯅꯤꯡ ꯀꯣꯂꯦꯁ ꯑꯣꯟꯊꯣꯛꯈ꯭ꯔꯦꯕ ꯑꯗꯨ ꯃꯣꯏꯁꯦ ꯑꯥꯔꯠꯁ ꯂꯩ ꯁꯥꯏꯟꯁ ꯂꯩ ꯍꯥꯟꯅꯒꯤ ꯑꯔꯤꯕ ꯁꯕꯖꯦꯛ ꯑꯥꯔꯠꯁ ꯑꯥꯔꯠꯁꯇ ꯁꯥꯏꯟꯁꯇ ꯑꯩꯈꯣꯏꯒꯤ ꯕꯣꯇꯅꯤ ꯖꯨꯂꯣꯖꯤ ꯄꯣꯜ ꯁꯥꯏꯟꯁ ꯀꯦꯃꯦꯁꯇ꯭ꯔꯤ ꯂꯩꯔꯤꯕꯁꯤꯡꯁꯦ ꯁꯤꯗꯤ ꯑꯩꯈꯣꯏꯒꯤ ꯑꯔꯤꯕ ꯁꯕꯖꯦꯛꯅꯦꯅ ꯑꯗꯨꯝ ꯍꯥꯟꯅꯗꯩ ꯍꯥꯡꯖꯔꯒ ꯂꯩꯔꯦ ꯑꯗꯣ ꯌꯥꯝꯅ ꯏꯟꯇꯔꯦꯁꯇꯤꯡ ꯑꯣꯏꯗꯤ ꯑꯩꯈꯣꯏꯒꯤ ꯇꯦꯄꯜ ꯑꯣꯞ ꯂꯔꯅꯤꯡꯁꯤꯗ ꯅꯧꯅ ꯍꯥꯡꯂꯛꯏꯁꯦ ꯑꯩꯈꯣꯏꯒꯤ ꯐꯦꯁꯟ ꯗꯤꯖꯥꯏꯅꯤꯡ ꯍꯥꯡꯉꯛꯑꯦ ꯕꯤ ꯕꯤ ꯑꯦ ꯍꯥꯡꯉꯛꯑꯦ ꯑꯗꯩꯗꯤ ꯕꯤ ꯁꯤ ꯑꯦꯁꯨ ꯍꯥꯡꯉꯦ ꯑꯗꯩꯗꯤ ꯑꯩꯈꯣꯏ ꯐꯤꯖꯤꯀꯦꯜ ꯏꯖꯨꯀꯦꯁꯟ ꯕꯦꯠ ꯌꯥꯎꯁꯜꯂꯛꯑꯦ ꯁꯤꯒꯨꯝꯕ ꯑꯅꯧ ꯑꯅꯧꯕ ꯗꯤꯄꯥꯔꯠꯃꯦꯟ ꯀꯌꯥ ꯑꯃ ꯍꯥꯡꯉꯛꯄꯁꯦ ꯁꯤ ꯌꯥꯝꯅ ꯅꯨꯡꯉꯥꯏ ꯇꯦꯝꯄꯜ ꯑꯣꯞ ꯂꯔꯅꯤꯡ ꯍꯥꯏꯔꯤ ꯍꯥꯏꯔꯤꯁꯤꯗ ꯁꯤꯒꯨꯝꯕ ꯗꯤꯄꯥꯔꯠꯃꯦꯟ ꯑꯅꯧ ꯑꯅꯧꯕ ꯃꯌꯥꯝ ꯑꯃ ꯍꯥꯡꯖꯜꯂꯛꯑꯦ